ꯍꯣꯏ ꯑꯩꯒꯤ ꯈ꯭ꯔꯤꯁꯇꯤꯌꯟ ꯙꯔꯃꯅ ꯍꯥꯏꯕꯗꯤ ꯈ꯭ꯔꯤꯁꯇꯤꯌꯟ ꯍꯥꯏꯕꯁꯦ ꯑꯩꯕꯨ ꯍꯦꯜꯠ ꯀꯦꯌꯥꯔꯒꯤꯗꯃꯛꯇ ꯌꯥꯝꯅ ꯇꯝꯕꯤꯌꯦ ꯑꯩꯒꯤ ꯈ꯭ꯔꯤꯁꯇꯤꯌꯟ ꯙꯔꯃꯅ ꯇꯝꯃꯤ ꯑꯐꯕ ꯊꯕꯛꯇꯨ ꯑꯐꯕ ꯕꯣꯔ ꯐꯪꯒꯅꯤ ꯍꯥꯏꯅ ꯇꯝꯕꯤꯌꯦ ꯑꯗꯨꯅ ꯑꯩꯈꯣꯏꯒꯤ ꯃꯁꯥꯗꯁꯨ ꯑꯗꯨꯒ ꯑꯩꯒꯤ ꯊꯋꯥꯏꯒꯤ ꯂꯝꯕꯤꯔꯣꯝꯗꯁꯨ ꯁꯥꯟꯇꯤ ꯄꯤꯕ ꯉꯝꯃꯦ ꯄꯥꯎꯇꯥꯛ ꯑꯗꯨꯅ ꯑꯩꯅ ꯍꯥꯏꯅꯤꯡꯕꯗꯤ ꯑꯩꯈꯣꯏ ꯃꯁꯥꯗꯨꯁꯨ ꯑꯩꯒꯤ ꯊꯋꯥꯏꯗꯁꯨ ꯑꯅꯤꯃꯛ ꯌꯥꯝꯅ ꯀꯥꯅꯩ ꯍꯥꯏꯅ ꯄꯥꯎꯇꯥꯛ ꯍꯥꯏꯅꯤꯡꯉꯤꯌꯦ ꯑꯩꯒꯤ ꯈ꯭ꯋꯥꯏꯗꯒꯤ ꯙꯔꯃ ꯌꯥꯊꯪꯗꯤ ꯑꯀꯣꯏꯕꯕꯨ ꯅꯨꯡꯁꯤꯌꯣ ꯅꯪꯅ ꯅꯁꯥꯕꯨ ꯅꯨꯡꯁꯤꯕꯒꯨꯝ ꯍꯥꯏꯅ ꯍꯥꯏꯌꯦ ꯙꯔꯃ ꯆꯠꯄ ꯃꯤꯑꯣꯏꯗꯤ ꯃꯤ ꯑꯇꯣꯞꯄꯗꯒꯤ ꯃꯤ ꯑꯃ ꯑꯃꯕꯨ ꯅꯨꯡꯁꯤꯕ ꯀꯜꯂꯦ ꯃꯇꯦꯡ ꯄꯥꯡꯕꯁꯨ ꯑꯇꯩꯗꯒꯤ ꯍꯦꯜꯂꯦ ꯍꯣꯏ ꯍꯥꯏꯕꯗꯤ ꯙꯔꯃ ꯆꯠꯄ ꯃꯤ ꯂꯣꯏꯅꯃꯛ ꯑꯣꯏꯗ꯭ꯔꯁꯨ ꯃꯦꯖꯣꯔꯤꯇꯤꯅ ꯑꯗꯨꯝꯅ ꯅꯨꯡꯁꯤꯕ ꯑꯃ ꯑꯃꯗ ꯀꯣꯝꯄꯦꯁꯅꯦꯠ ꯑꯣꯏꯕ ꯀꯜꯂꯤ ꯑꯣꯏꯅ ꯈꯜꯂꯤ ꯑꯗꯨꯒ ꯃꯤ ꯑꯃ ꯑꯃꯗ ꯃꯇꯦꯡ ꯄꯥꯡꯕꯤꯔꯗꯤ ꯏꯁꯥꯗꯁꯨ ꯅꯨꯡꯉꯥꯏꯕ ꯋꯥꯈꯜ ꯅꯠꯇ꯭ꯔꯒ ꯏꯁꯥꯒꯤ ꯄꯨꯟꯁꯤꯗꯁꯨ ꯁꯥꯟꯇꯤ ꯐꯪꯕꯅꯤ ꯑꯃꯁꯨꯡ ꯃꯇꯦꯡ ꯄꯥꯡꯕꯤꯕ ꯃꯤꯑꯣꯏꯗꯁꯨ ꯅꯨꯡꯉꯥꯏꯕ ꯄꯨꯟꯁꯤ ꯑꯁꯥ ꯑꯃ ꯑꯅꯤ ꯃꯤꯅ ꯑꯩꯈꯣꯏꯁꯨ ꯕꯨꯁꯨ ꯅꯨꯡꯁꯤꯕꯤꯌꯦ ꯃꯇꯦꯡ ꯄꯥꯡꯕꯤꯌꯦ ꯏꯁꯣꯔꯗꯤ ꯌꯥꯝ ꯅꯨꯡꯁꯤꯕ ꯏꯁꯣꯔꯅꯤꯀꯣ ꯑꯣꯏꯅ ꯑꯃꯨꯛ ꯍꯦꯟꯅ ꯃꯤꯒꯤ ꯐꯦꯠ ꯆꯥꯎꯈꯠꯂꯅꯤ ꯃꯣꯏꯒꯤ ꯐꯦꯠ ꯆꯥꯎꯈꯠꯂꯗꯤ ꯃꯣꯏꯁꯨ ꯑꯃꯨꯛꯀ ꯃꯤꯕꯨ ꯃꯇꯦꯡ ꯄꯥꯡꯕ ꯃꯤꯕꯨ ꯅꯨꯡꯁꯤꯕꯤꯕ ꯍꯦꯟꯒꯠꯂꯅꯤ ꯑꯗꯨꯅ ꯑꯣꯏꯔꯗꯤ ꯃꯥꯂꯦꯝ ꯑꯁꯤꯗ ꯅꯨꯡꯉꯥꯏꯕ ꯍꯔꯥꯎꯕ ꯄꯨꯟꯁꯤ ꯐꯕ ꯉꯝꯒꯅꯤ ꯍꯥꯏꯅ ꯑꯩꯅ ꯍꯥꯏꯖꯅꯤꯡꯉꯦ